ꯍꯜꯂꯣ ꯑꯣ ꯑꯣ ꯑꯣ ꯑꯣ ꯍꯣꯏ ꯃꯥꯅꯦ ꯃꯥꯅꯦ

ꯑꯗꯨ ꯑꯩꯈꯣꯏ ꯍꯣꯔꯦꯟ ꯑꯗꯨꯝ ꯈꯔ ꯑꯊꯦꯡꯕꯗ ꯍꯥꯡꯒꯅꯤ ꯅꯪ ꯀꯔꯤ ꯀꯔꯤ ꯂꯧꯅꯤꯡꯕ ꯑꯗꯨꯝ ꯂꯩꯌꯦ ꯑꯣ ꯑꯣꯀꯦ ꯑꯣꯀꯦ

ꯑꯗꯨꯝ ꯑꯗꯨꯝ ꯆꯅꯤ ꯆꯍꯨꯝ ꯆꯥꯝꯔꯤꯗꯒꯤ ꯀꯥꯏꯌꯦ ꯆꯅꯤꯗꯒꯤ ꯁꯥꯏꯖꯁꯦ ꯑꯗꯨꯝ ꯃꯦꯗꯤꯌꯝ ꯂꯥꯔꯖ ꯀꯨꯝꯕ ꯑꯣꯏꯒꯅꯤ ꯑꯆꯧꯕ ꯃꯈꯩ ꯂꯨꯝꯃꯦꯕ ꯃꯆꯥ ꯂꯩꯇꯕ ꯍꯣꯏ ꯍꯣꯏ ꯃꯆꯥ ꯂꯣꯏꯊꯣꯛꯈ꯭ꯔꯦ ꯑꯗꯨ ꯃꯤꯡꯗꯣ ꯎꯝ ꯑꯗꯨꯒꯤ ꯃꯤꯡꯗꯣ ꯑꯩꯁꯨ ꯀꯥꯎꯈ꯭ꯔꯦꯅꯦ ꯑꯗꯨꯝ ꯍꯣꯔꯦꯟ ꯍꯥꯏꯔꯛꯀꯅꯤ ꯍꯥꯏ ꯍꯥꯏꯔꯛꯄꯤꯒꯦ ꯎꯝ ꯍꯣꯏ ꯍꯣꯏ ꯁꯪꯒꯅꯤ ꯁꯪꯒꯅꯤ ꯑꯩꯈꯣꯏ ꯗꯨꯀꯥꯟꯁꯦ ꯄꯨꯡ ꯇꯔꯨꯛꯇꯒꯤ ꯅꯨꯡꯗꯥꯡ ꯄꯨꯡ ꯃꯉꯥ ꯐꯥꯎꯕ ꯐꯥꯏꯕ ꯑꯦ ꯑꯦꯝ

ꯑꯣ ꯍꯣꯏ ꯍꯣꯏ ꯌꯥꯒꯅꯤ ꯌꯥꯒꯅꯤ ꯍꯣꯏ ꯍꯣꯏ ꯌꯥꯏ ꯌꯥꯏ ꯑꯣꯖꯥ ꯐꯩ ꯐꯩ ꯑꯣꯀꯦ ꯑꯣꯀꯦ ꯍꯣꯏ ꯍꯣꯏ